ꯍꯜꯂꯣ ꯑꯩ ꯀꯩꯅꯣꯝꯇ ꯍꯥꯏꯖꯒꯦ ꯑꯩꯅ ꯅꯣꯏꯒꯤ ꯏꯁꯇꯣꯔꯗꯒꯤ ꯄꯋꯥꯔ ꯕꯦꯡ ꯑꯃ ꯂꯧꯖꯕꯅꯤ ꯄꯋꯥꯔ ꯕꯦꯡꯁꯦ ꯍꯥꯟꯅ ꯑꯩꯈꯣꯏꯅ ꯃꯃꯥꯡꯗ ꯃꯌꯥꯝꯗ ꯁꯣ ꯇꯧꯕꯗ ꯑꯦꯗꯕꯔꯇꯥꯏꯖ ꯇꯧ ꯌꯥꯝ ꯀ꯭ꯋꯥꯂꯤꯇꯤ ꯐꯅ ꯌꯥꯝ ꯐꯖꯅ ꯎꯠꯄꯤꯈꯤ ꯑꯗꯣ ꯍꯥꯏꯔꯤꯕ ꯄꯣꯠ ꯑꯁꯤ ꯑꯩꯅ ꯂꯧꯔꯨꯕ ꯃꯇꯨꯡ ꯕꯦꯇ꯭ꯔꯤ ꯑꯁꯤ ꯄꯨꯡ ꯑꯍꯨꯝ ꯐꯥꯅ ꯐꯥꯎ ꯁꯤꯖꯤꯟꯅꯕ ꯁꯤꯖꯤꯟꯅꯕ ꯌꯥꯗꯕ ꯑꯗꯨꯒ ꯃꯥꯒꯤ ꯕꯦꯇ꯭ꯔꯤ ꯑꯁꯤꯁꯨ ꯄꯣꯝꯈꯠꯂꯛꯑꯦ ꯑꯗꯨꯒ ꯃꯥꯒꯤ ꯄꯋꯥꯔ ꯕꯦꯡ ꯆꯥꯔꯖ ꯇꯧꯕꯁꯨ ꯌꯥꯝ ꯅꯨꯡꯉꯥꯏꯇꯕ ꯍꯥꯏꯗꯨ ꯑꯣꯏ ꯑꯗꯨꯅ ꯍꯥꯏꯔꯤꯕ ꯄꯣꯠ ꯑꯁꯤ ꯌꯥꯝ ꯀ꯭ꯋꯥꯂꯤꯇꯤ ꯐꯠꯇꯦ ꯑꯦꯗꯕꯔꯇꯥꯏꯖꯀꯁꯨ ꯌꯥꯝ ꯆꯥꯟꯅꯗꯕ ꯍꯥꯏꯗꯨ ꯑꯣꯏ ꯑꯗꯨꯅ ꯑꯩꯒꯤ ꯄꯣꯠ ꯑꯁꯤ ꯑꯝꯇꯪ ꯀꯩꯅꯣ ꯇꯧꯕꯤꯅꯕ ꯌꯦꯡꯁꯤꯟꯕꯤꯅꯕ ꯍꯥꯏꯖꯔꯤ